ꯕꯥꯏ ꯑꯕꯥꯁ ꯅꯪꯒꯤ ꯒꯥꯔꯤꯗ ꯑꯩꯅ ꯉꯔꯥꯡ ꯆꯠꯅꯤꯉꯥꯏꯒꯤ ꯚꯔꯥ ꯑꯗꯨ ꯂꯤꯁꯤꯡ ꯑꯅꯤ ꯆꯥꯝꯃꯉꯥꯗ ꯍꯥꯏꯅꯕꯅꯦ ꯑꯗꯨ ꯏꯝꯐꯥꯜ ꯌꯧꯔꯕ ꯃꯇꯨꯡꯗ ꯅꯪꯒꯤ ꯗꯔꯥꯏꯕꯔꯅ ꯂꯨꯄꯥ ꯂꯤꯁꯤꯡ ꯑꯍꯨꯝ ꯄꯤꯌꯣꯅ ꯍꯥꯏꯔꯛꯑꯦ ꯑꯗꯣ ꯑꯩꯗꯤ ꯂꯤꯁꯤꯡ ꯑꯍꯨꯝ ꯄꯤꯕꯗꯨ ꯉꯝꯃꯣꯏ ꯅꯍꯥꯛ ꯑꯩꯉꯣꯟꯗ ꯂꯨꯄꯥ ꯂꯤꯁꯤꯡ ꯑꯅꯤ ꯆꯝꯉꯥ ꯍꯥꯏꯈꯤꯕꯅꯤ ꯑꯗꯨ ꯀꯔꯤ ꯃꯔꯝꯒꯤꯅꯣ ꯃꯥꯅ ꯂꯤꯁꯤꯡ ꯑꯍꯨꯝ ꯄꯤꯌꯣꯅ ꯍꯥꯏꯔꯤꯁꯦ ꯑꯩꯗꯤ ꯂꯤꯁꯤꯡ ꯑꯍꯨꯝꯗꯣ ꯄꯤꯕ ꯁꯨꯛꯉꯝ ꯉꯝꯃꯣꯏ ꯑꯗꯨꯅ ꯅꯍꯥꯛ ꯂꯤꯁꯤꯡ ꯑꯍꯨꯝꯁꯦ ꯂꯤꯁꯤꯡ ꯑꯅꯤ ꯆꯥꯝꯃꯉꯥꯁꯦ ꯂꯧꯖꯔꯣ